ꯆꯥꯛ ꯊꯣꯡꯕꯒꯤ ꯃꯇꯥꯡꯁꯤꯗꯤ ꯑꯩꯗꯤ ꯁꯤꯟꯐꯝ ꯑꯃ ꯑꯣꯏꯅ ꯈꯟꯈꯤꯕꯗꯤ ꯅꯠꯇꯦ ꯑꯩꯁꯤ ꯕꯔꯥꯗꯗ ꯑꯌꯥꯝꯕ ꯂꯩꯔꯛꯄ ꯕꯔꯥꯗ ꯂꯩꯔꯕꯅꯤꯅ ꯏꯁꯥꯅ ꯕꯔꯥꯗ ꯂꯩꯔꯕꯅꯤꯅ ꯕꯔꯥꯁꯤꯗ ꯆꯥꯛ ꯏꯁꯥꯒꯤ ꯆꯥꯛ ꯏꯁꯥꯅ ꯊꯣꯡꯖꯕꯅꯤꯅ ꯊꯣꯡꯗꯕ ꯌꯥꯗꯕꯗꯒꯤ ꯁꯨꯝ ꯊꯣꯡꯈꯤꯕꯅꯤ ꯊꯣꯡꯕꯒꯤ ꯍꯩꯅꯕꯤꯁꯤꯗꯤ ꯑꯗꯨꯝ ꯌꯨꯝꯗꯁꯨ ꯑꯗꯨꯝ ꯂꯩꯔꯛꯑꯦ ꯍꯥꯏ ꯇꯥꯔꯦ ꯂꯩꯕ ꯍꯥꯏꯗꯤ ꯏꯁꯥꯅ ꯊꯣꯡꯉꯒ ꯏꯁꯥꯅ ꯆꯥꯖꯕꯁꯤꯅ ꯍꯦꯟꯅ ꯍꯥꯎꯕꯒꯨꯝ ꯈꯜꯂꯤ ꯊꯣꯡꯅꯤꯡꯕ ꯃꯑꯣꯡꯗ ꯊꯣꯡꯕ ꯌꯥꯔꯕꯅꯤꯅ ꯑꯗꯨꯅ ꯃꯤꯅ ꯊꯣꯡꯗꯧ ꯁꯔꯨꯛꯄꯨꯗꯤ ꯑꯩꯅ ꯊꯣꯡꯉꯒ ꯆꯥꯅꯤꯡꯕ ꯑꯦꯟꯁꯥꯡꯗꯣ ꯑꯩꯅ ꯊꯣꯡꯉꯒ ꯆꯥꯖꯕ ꯑꯗꯨꯗꯒꯤ ꯌꯨꯝꯗꯁꯨ ꯑꯗꯨꯝ ꯑꯩꯅ ꯆꯥꯅꯤꯡꯕ ꯑꯦꯟꯁꯥꯡꯗꯣ ꯂꯧꯔꯒ ꯊꯣꯡꯒꯗꯧꯔꯤꯅꯤꯅ ꯑꯗꯨꯝ ꯑꯩꯅ ꯑꯌꯥꯝꯕ ꯃꯇꯝꯗꯗꯤ ꯑꯗꯨꯝ ꯑꯩꯅ ꯊꯣꯡꯉꯤ ꯆꯥꯛ ꯊꯣꯡꯕꯒꯤ ꯍꯩꯅꯕꯤꯁꯤꯗꯤ ꯅꯨꯡꯉꯥꯏ ꯑꯩꯗꯤ ꯁꯦꯡꯅ ꯆꯥꯛ ꯊꯣꯡꯕꯁꯤꯗꯤ ꯌꯥꯝ ꯑꯩꯗꯤ ꯇꯟꯁꯨ ꯇꯟꯗꯦ ꯆꯥꯛ ꯊꯣꯡꯕꯁꯤꯗꯤ ꯆꯥꯛ ꯊꯣꯡꯕꯒꯤ ꯅꯨꯡꯉꯥꯏꯕ ꯍꯥꯏꯕꯨ ꯑꯩꯅ ꯆꯥꯅꯤꯡꯕ ꯑꯦꯟꯁꯥꯡ ꯆꯥꯕ ꯐꯪꯉꯦ ꯑꯗꯩ ꯆꯥꯅꯤꯡꯕ ꯃꯇꯝꯗ ꯆꯥꯛ ꯆꯥꯕ ꯐꯪꯉꯦ ꯃꯤꯅ ꯊꯣꯡꯉꯗꯤ ꯂꯣꯏꯕ ꯑꯃꯨꯛ ꯉꯥꯏꯒꯅꯤ ꯀꯔꯝꯕ ꯃꯇꯝꯗ ꯊꯣꯡꯕ ꯍꯧꯗꯣꯏꯅꯣꯁꯨ ꯈꯪꯗꯦ ꯑꯗꯩ ꯑꯩꯅ ꯆꯥꯛ ꯂꯥꯝꯕ ꯂꯥꯝꯗꯕ ꯍꯥꯏꯕꯗꯨꯗꯤ ꯑꯩꯅ ꯈꯔ ꯉꯟꯅ ꯊꯣꯡꯉꯒꯗꯤ ꯈꯔ ꯆꯥꯛ ꯂꯥꯝꯃꯒꯅ ꯈꯔ ꯉꯟꯅ ꯊꯣꯡꯉꯅꯤ ꯂꯥꯝꯗ꯭ꯔꯒꯅ ꯈꯤꯇꯪ ꯊꯦꯡꯅ ꯊꯣꯡꯉꯅꯤ ꯑꯗꯨꯅ ꯑꯗꯨꯝ ꯆꯥꯛ ꯊꯣꯡꯕꯒꯤ ꯍꯦꯕꯤꯠꯁꯤꯗꯤ ꯑꯗꯨꯝ ꯏꯁꯥꯗ ꯑꯗꯨꯝ ꯂꯩꯔꯦ ꯍꯦꯕꯤꯠꯁꯤ ꯆꯥꯛ ꯊꯣꯡꯕꯁꯤ ꯅꯨꯡꯉꯥꯏ ꯆꯥꯛ ꯊꯣꯡꯕꯁꯤꯅ ꯆꯥꯅꯤꯡ ꯆꯥꯅꯤꯡꯕ ꯆꯥꯕ ꯐꯪꯉꯤ ꯑꯗꯩ ꯑꯍꯥꯎꯕ ꯆꯥꯕꯁꯨ ꯑꯍꯥꯎꯕ ꯆꯥꯒꯦ ꯑꯍꯥꯎꯕ ꯊꯣꯡꯉꯅꯤ ꯑꯆꯝꯕ ꯆꯥꯒꯦ ꯑꯆꯝꯕ ꯊꯣꯡꯉꯅꯤ ꯉꯥ ꯆꯥꯅꯤꯡꯉꯦ ꯉꯥ ꯊꯣꯡꯉꯅꯤ ꯌꯦꯟ ꯆꯥꯅꯤꯡꯉꯦ ꯌꯦꯟ ꯊꯣꯡꯉꯅꯤ ꯑꯗꯨꯅ ꯑꯩꯅ ꯊꯣꯡꯉꯗꯤ ꯑꯩꯅ ꯄꯥꯝꯃꯤꯕ ꯑꯦꯟꯁꯥꯡꯗꯨꯗꯤ ꯆꯥꯕ ꯐꯪꯉꯦ ꯃꯤꯅ ꯊꯣꯡꯉꯗꯤ ꯑꯩꯅ ꯁꯤꯒꯤ ꯑꯦꯟꯁꯥꯡꯁꯤ ꯊꯣꯡꯉꯨ ꯍꯥꯏꯔꯝꯃꯒ ꯃꯥꯅ ꯑꯥ ꯊꯣꯡꯗꯅ ꯃꯥꯗꯤ ꯆꯥꯅꯤꯡꯗꯦ ꯑꯃ ꯍꯦꯛꯇ ꯊꯣꯡꯖꯤꯜꯂꯝꯃꯒꯗꯤ ꯑꯗꯨꯗꯤ ꯑꯩꯁꯨ ꯍꯦꯛ ꯆꯥꯅꯤꯡꯉꯔꯣꯏ ꯑꯗꯨꯅ ꯏꯁꯥ ꯏꯁꯥꯅ ꯊꯣꯡꯉꯒ ꯑꯄꯥꯝ ꯑꯄꯥꯝꯕꯗꯣ ꯊꯣꯡꯉꯒꯗꯤ ꯑꯗꯨꯝ ꯑꯩ ꯑꯄꯥꯝꯕ ꯑꯦꯟꯁꯥꯡꯗꯣ ꯆꯥꯕ ꯐꯪꯉꯦ ꯍꯥꯏ ꯇꯥꯔꯦ ꯃꯁꯤꯅ ꯆꯥꯛ ꯊꯣꯡꯕꯁꯤꯗꯤ ꯅꯨꯡꯉꯥꯏ ꯑꯩꯒꯤ ꯋꯥꯈꯜꯗꯗꯤ ꯏꯁꯥꯅ ꯊꯣꯡ ꯊꯣꯡꯉꯒ ꯆꯥꯖꯕꯁꯤꯅ ꯍꯦꯟꯅ ꯍꯥꯎꯒꯨꯝ ꯑꯣꯏꯅ ꯈꯜꯂꯤ ꯃꯤꯅ ꯊꯣꯡꯕꯗꯩꯗꯤ ꯆꯥꯅꯤꯡꯕ ꯃꯑꯣꯡꯗ ꯊꯣꯡꯕ ꯌꯥꯔꯕꯅꯤꯅ ꯊꯥꯎ ꯊꯥꯛꯀꯦꯔꯥ ꯊꯥꯛꯑꯅꯤ ꯊꯥꯎ ꯊꯥꯛꯑꯣꯏꯔꯥ ꯆꯝꯅ ꯊꯣꯡꯒꯦꯔꯥ ꯆꯝꯅ ꯊꯣꯡꯉꯅꯤ ꯑꯗꯒꯤ ꯆꯝꯐꯨꯠ ꯆꯥꯅꯤꯡꯉꯦ ꯆꯝꯐꯨꯠ ꯊꯣꯡꯉꯅꯤ ꯑꯗꯨꯅ ꯆꯥꯅꯤꯡ ꯆꯥꯅꯤꯡꯕ ꯃꯑꯣꯡꯗꯗꯤ ꯑꯩꯅ ꯑꯗꯨꯝ ꯊꯣꯡꯉꯒ ꯏꯁꯥꯅ ꯆꯥꯖꯕ ꯑꯗꯨꯅꯤ ꯑꯩꯅ ꯄꯥꯝꯖꯔꯤꯁꯤꯁꯨ